ꯃꯁꯤꯒꯤ ꯅꯨꯡꯒꯤ ꯑꯣꯏꯕ ꯋꯥꯍꯟꯊꯣꯛꯇꯤ ꯀꯩꯅꯣ ꯍꯥꯏꯕ ꯃꯇꯝꯗ ꯑꯩꯈꯣꯏꯅ ꯊꯥꯏꯅꯗꯒꯤ ꯃꯁꯤꯒꯤ ꯄ꯭ꯔꯦꯛꯇꯤꯁ ꯑꯁꯤ ꯇꯧꯔꯛꯑꯦ ꯃꯁꯤ ꯇꯧꯔꯛꯄꯁꯤ ꯃꯁꯤ ꯇꯧꯕ ꯃꯇꯝꯗ ꯑꯩꯈꯣꯏꯒꯤ ꯈꯨ ꯊꯣꯡꯒꯥꯟ ꯆꯪꯐꯝꯗ ꯁꯟꯊꯤꯒ ꯏꯁꯤꯡꯒ ꯌꯥꯁꯤꯟꯅꯕꯁꯤꯅ ꯑꯩꯈꯣꯏꯒꯤ ꯎꯐꯨꯟ ꯊꯣꯛꯄꯒꯤ ꯆꯥꯡꯁꯨ ꯍꯟꯊꯍꯜꯂꯤ ꯑꯃꯁꯨꯡ ꯃꯤ ꯑꯇꯤꯊꯤ ꯑꯃ ꯂꯥꯛꯄ ꯃꯇꯝꯗ ꯑꯩꯈꯣꯏꯒꯤꯗ ꯌꯥꯝꯅ ꯅꯥꯟꯅ ꯆꯪꯉꯛꯄ ꯈꯣꯠꯄ ꯑꯗꯨꯒꯤ ꯑꯗꯨꯒꯨꯝꯕꯁꯨ ꯂꯩꯔꯦ ꯑꯗꯨꯒ ꯑꯩꯈꯣꯏ ꯕꯠ ꯏꯟ ꯗ ꯀꯟꯇꯦꯛꯁ ꯑꯣꯞ ꯍꯤꯟꯗꯨꯒꯤꯗꯗꯤ ꯑꯦ ꯑꯩꯈꯣꯏꯒꯤ ꯒꯣꯠꯀꯤ ꯁꯟꯊꯤ ꯀꯥꯎꯁꯦ ꯑꯩꯈꯣꯏꯒꯤ ꯂꯥꯏꯅꯦꯅ ꯂꯧꯔꯤꯅꯤ ꯑꯗꯨꯅ ꯑꯦꯅꯤꯒꯤ ꯀꯥꯎꯒꯤ ꯄ꯭ꯔꯗꯛ ꯃꯌꯥꯝꯁꯤꯡꯁꯦ ꯂꯣꯏꯅ ꯐꯩꯌꯦꯅ ꯂꯧꯔꯤꯕꯅꯤ ꯑꯗꯨꯅ ꯀꯥꯎꯒꯤ ꯀꯥꯎꯗꯪꯁꯦ ꯑꯗꯨꯝ ꯃꯤꯛꯁ ꯇꯧꯅꯣꯁꯦ ꯃꯣꯏꯒꯤ ꯐꯩꯌꯦꯅ ꯑꯗꯨꯝ ꯆꯠꯅꯩ